ꯒꯨꯍꯥꯗꯒꯤ ꯏꯁꯤꯡ ꯁꯣꯛꯄ ꯍꯥꯏꯕꯁꯤ ꯒꯨꯍꯥ ꯍꯥꯏꯕꯁꯤ ꯆꯥꯎꯔꯥꯛꯅ ꯐꯤꯠ ꯀꯨꯟ ꯃꯔꯤ ꯃꯉꯥ ꯗꯒꯤꯅ ꯐꯤꯠ ꯅꯤꯐꯨ ꯌꯥꯡꯈꯩ ꯐꯥꯎꯕ ꯂꯨꯔꯒ ꯏꯁꯤꯡ ꯐꯪꯕ ꯂꯩ ꯑꯗꯨꯅ ꯏꯁꯤꯡ ꯁꯣꯛꯀꯦ ꯍꯥꯏꯕ ꯇꯥꯔꯒꯗꯤ ꯑꯍꯥꯟꯕꯗ ꯌꯥꯝ ꯂꯥꯏꯕ ꯃꯦꯇꯔ ꯑꯩꯈꯣꯏꯅ ꯆꯀꯥ ꯑꯃ ꯀꯩ ꯋꯤꯜ ꯑꯃ ꯁꯤꯖꯟꯅꯔꯒ ꯊꯧꯔꯤ ꯑꯃꯗꯤ ꯊꯧꯔꯤꯗꯨꯅ ꯕꯥꯔꯇꯤꯟꯗ ꯄꯨꯜꯂꯒ ꯆꯀꯥꯗꯨꯒꯤ ꯊ꯭ꯔꯨꯗ ꯊꯥꯊꯔꯅꯤ ꯊꯥꯊꯔꯒ ꯏꯁꯤꯁꯦ ꯁꯣꯛꯑꯒ ꯌꯥꯝ ꯂꯥꯏꯅ ꯆꯤꯡꯈꯠꯂꯒ ꯁꯣꯛꯄꯁꯨ ꯌꯥꯏ ꯂꯣꯏꯅꯅ ꯍꯧꯖꯤꯛ ꯍꯧꯖꯤꯛ ꯆꯥꯎꯈꯠꯂꯛꯄꯩ ꯃꯇꯨꯡꯏꯟꯅ ꯑꯩꯈꯣꯏꯅ ꯑꯩꯈꯣꯏꯒꯤ ꯏꯂꯦꯛꯇ꯭ꯔꯤꯛ ꯃꯣꯇꯣꯔ ꯁꯤꯖꯟꯅꯔꯒ ꯍꯥꯏꯗꯤ ꯇꯣꯂꯨ ꯁꯤꯖꯟꯅꯔꯒ ꯄꯥꯏꯞ ꯖꯣꯏꯟ ꯇꯧꯔꯒ ꯃꯈꯥꯗ ꯊꯥꯊꯔꯕ ꯃꯇꯨꯡꯗ ꯏꯂꯦꯛꯇ꯭ꯔꯤꯛ ꯀꯅꯦꯛꯁꯟ ꯄꯤꯔꯒ ꯍꯥꯏꯗꯤ ꯃꯣꯇꯣꯔꯗꯨꯅ ꯆꯤꯡꯈꯠꯂꯒ ꯌꯥꯝ ꯂꯥꯏꯅ ꯑꯗꯨꯃꯥꯏꯅ ꯁꯣꯛꯄꯁꯨ ꯌꯥꯏ